ꯍꯂꯣ ꯁꯤꯁꯤ ꯎꯄꯨ ꯀꯥꯡꯗꯣꯟꯒꯤ ꯐꯔꯅꯤꯆꯔ ꯇꯧꯕ ꯗꯨꯀꯥꯟꯗꯨꯔꯣ

ꯑꯣ ꯑꯗꯨ ꯀꯩꯗꯧꯕ ꯁꯤꯒꯤ ꯎꯄꯨ ꯀꯥꯡꯊꯣꯟ ꯁꯣꯐꯥ ꯑꯗꯒꯤ ꯁꯥꯏꯠ ꯇꯦꯕꯜ ꯑꯗꯒꯤ ꯑꯩꯈꯣꯏꯒꯤ ꯐꯤꯌꯥꯟꯈꯣꯛ ꯀꯔꯤ ꯀꯔꯤ ꯂꯣꯏꯅ ꯄꯨꯟꯕꯗ ꯈꯤꯇꯪ ꯐꯕꯗ ꯍꯥꯏ ꯇꯥꯔꯦ ꯑꯗꯒꯤ ꯂꯩꯍꯥꯎꯒꯨꯝꯕ ꯎꯅꯤꯡꯊꯧꯒꯨꯝꯕꯀꯣ ꯁꯤꯒꯨꯝꯕꯁꯤ ꯆꯧꯔꯥꯛꯅ ꯆꯟꯕꯗ ꯁꯤꯒꯤ ꯎꯁꯤꯗ ꯆꯟꯕꯗ ꯀꯌꯥꯝꯀꯗꯤ ꯄꯤꯕꯖꯥꯠꯅꯣ ꯀꯌꯥꯝꯀꯗꯤ ꯆꯪꯉꯤ ꯎꯝ ꯑꯗꯨ ꯁꯤꯗꯒꯤ ꯎꯅꯤꯡꯊꯧꯒꯨꯝꯕ ꯂꯩꯍꯥꯎꯒꯨꯝꯕꯁꯤꯗꯤ ꯃꯃꯟꯗꯨ ꯈꯔ ꯑꯗꯨꯝ ꯃꯥꯅ ꯍꯦꯜꯂꯤꯗꯅꯀꯣ ꯑꯗꯨꯅ ꯅꯣꯏꯗꯨꯁꯨ ꯆꯧꯔꯥꯛꯅ ꯑꯄꯨꯟꯕꯁꯤ ꯂꯨꯍꯣꯡꯕ ꯑꯃꯒꯤ ꯐꯔꯅꯤꯆꯔꯒꯤ ꯄꯣꯠꯁꯦ ꯁꯤꯒꯤ ꯁꯤ ꯆꯟꯕꯗ ꯀꯌꯥꯃꯨꯛꯀꯗꯤ ꯍꯥꯏ ꯑꯩꯅ ꯍꯧꯖꯤꯛ ꯍꯥꯏꯔꯤꯕ ꯎꯁꯤꯗ ꯎꯝ ꯑꯥ ꯑꯥ ꯎꯝ ꯎꯝ ꯑꯗꯨ ꯑꯩꯈꯣꯏꯒꯤ ꯈꯨꯠꯁꯨꯃꯟ ꯑꯗꯒꯤ ꯎ ꯀꯔꯤ ꯀꯔꯤ ꯂꯣꯏꯅ ꯄꯨꯊꯣꯛꯑꯒꯅꯦꯕꯀꯣ ꯎꯝ ꯑꯣ ꯑꯗꯒꯤ ꯑꯩꯈꯣꯏꯒꯤ ꯀꯔꯤ ꯎꯆꯝꯗꯅ ꯀꯌꯥꯀꯗꯤ ꯂꯩꯒꯦ ꯍꯧꯖꯤꯛꯀꯤ ꯐꯔꯅꯤꯆꯔꯒꯤ ꯑꯩꯈꯣꯏ ꯎꯄꯨ ꯀꯥꯡꯊꯣꯟ ꯀꯩꯀꯩ ꯂꯣꯏꯅ ꯑꯄꯨꯟꯕꯁꯦ ꯁꯤꯁꯤꯗ ꯎꯆꯝꯗꯅ ꯀꯌꯥꯀꯗꯤ ꯄꯤꯕꯤꯕꯅꯣ

ꯎꯝ ꯕꯔꯥꯕꯔ ꯑꯗꯨꯝ ꯍꯥꯡꯕꯔꯥ ꯑꯗꯨ ꯅꯣꯡꯃꯥꯏꯖꯤꯡꯒꯨꯝꯕꯗ ꯂꯣꯟꯕ꯭ꯔꯥ ꯍꯥꯡꯕ꯭ꯔꯣ ꯑꯣ ꯑꯗ ꯑꯩꯈꯣꯏ ꯑꯇꯩ ꯃꯇꯝ ꯃꯇꯝꯗꯗꯤ ꯂꯣꯏꯅ ꯍꯥꯡꯉꯦꯕ ꯑꯣ ꯑꯗꯨ ꯑꯩꯈꯣꯏ

ꯑꯣ ꯑꯗꯨ ꯅꯣꯏ ꯀꯩꯀꯩ ꯂꯝꯁꯤ ꯀꯔꯤ ꯂꯝ ꯍꯥꯏꯕꯅꯣ ꯑꯣ ꯈꯦꯇ꯭ꯔꯤ ꯀꯗꯥꯏ ꯋꯥꯏ ꯑꯣꯏꯕꯤꯕꯅꯣ ꯑꯣ ꯃꯌꯥꯏ ꯂꯩꯀꯥꯏꯗꯤ ꯑꯩꯈꯣꯏꯒꯤ ꯊꯣꯡ ꯑꯃ ꯂꯩꯕꯗꯣ ꯑꯩꯈꯣꯏꯒꯤ ꯂꯤꯇꯥꯟ ꯑꯃ ꯂꯩꯕꯗꯣ ꯈꯤꯇꯪ ꯂꯥꯟꯊꯣꯛꯑꯒ ꯔꯥꯗꯨ ꯁꯣꯝ ꯂꯥꯟꯊꯣꯛꯇ꯭ꯔꯤꯉꯩꯒꯤ ꯂꯥꯟꯊꯣꯛꯑꯒꯔꯥ ꯃꯅꯤꯡꯂꯣꯝꯗꯒꯤ ꯆꯪꯉꯛꯑꯒꯦꯔꯥ ꯑꯗꯒꯤ ꯃꯃꯥꯡꯂꯣꯝꯗꯒꯤ ꯆꯪꯉꯛꯑꯒꯦꯔꯥ ꯑꯗꯣ ꯀꯔꯝꯕꯗ ꯂꯥꯟꯊꯣꯛꯑꯒ ꯑꯣꯏꯗꯣꯔꯤꯕ꯭ꯔ ꯂꯥꯟꯊꯣꯛꯇ꯭ꯔꯤꯉꯩꯗ ꯑꯣꯏꯗꯣꯔꯤꯕ꯭ꯔꯣ ꯑꯣ ꯑꯣ ꯀꯅꯥꯒꯤ ꯏꯝꯨꯡ ꯍꯥꯏꯔꯒ ꯈꯪꯒꯅꯤ ꯑꯩꯈꯣꯏꯅ ꯂꯥꯛꯄ ꯀꯥꯟꯗ

ꯎꯝ ꯎꯝ

ꯑꯣ ꯑꯗꯨ ꯅꯣꯏꯗꯣ

ꯎꯝ ꯎꯝ ꯎꯝ ꯎꯝ ꯏꯁꯤꯡ ꯃꯥꯏꯁꯤꯡꯗꯀꯗꯤ ꯇꯤꯡꯕ ꯌꯥꯎꯕ꯭ꯔꯥ ꯎꯗꯨ ꯑꯩꯈꯣꯏꯒꯤ ꯎꯕꯥꯛ ꯑꯣꯏꯅ ꯂꯧꯔꯨꯕ꯭ꯔꯥ ꯑꯗꯨꯏꯗꯨꯒ ꯅꯣꯏ ꯎ ꯃꯄꯨꯝ ꯑꯣꯏꯅ ꯂꯧꯔꯒ ꯈꯥꯏꯔꯒ ꯇꯧꯕ꯭ꯔꯥ ꯈꯥꯏꯔꯒ ꯇꯤꯡ ꯈꯣꯠꯇꯅ ꯇꯧꯕ꯭ꯔꯥ ꯑꯗꯨ ꯅꯠꯇ꯭ꯔꯒꯅ ꯎꯕꯥꯛ ꯑꯣꯏꯅ ꯂꯧꯔꯨꯔꯒ ꯑꯈꯥꯏꯕ ꯂꯧꯔꯨꯔꯒ ꯑꯗꯨꯝ ꯈꯔ ꯂꯩꯔꯒ ꯊꯝꯃꯒ ꯆꯟꯕ꯭ꯔꯥ ꯑꯗꯨꯝ ꯃꯄꯨꯝ ꯑꯣꯏꯅ ꯂꯧꯔꯨꯔꯒ ꯈꯥꯏꯗꯣꯛꯑꯒ ꯏꯁꯤꯡꯗ ꯇꯤꯡꯉꯒ ꯎ ꯑꯣꯏꯕ꯭ꯔꯥ ꯑꯗꯨ ꯅꯣꯏꯁꯤꯁꯨ ꯀꯃꯥꯏꯅ ꯇꯧꯔꯤꯝꯅꯣ ꯑꯗꯨꯝꯇꯪ ꯈꯪꯅꯤꯡꯉꯤꯅꯦ ꯑꯣ ꯏꯁꯤꯡꯗ ꯇꯤꯡꯗꯅ ꯈꯣꯠꯇꯅꯗꯤ ꯇꯧꯗꯦꯕ ꯑꯣ ꯑꯗꯨ ꯇꯤꯡꯗꯅ ꯈꯣꯠꯇꯅ ꯈꯔꯁꯨ ꯇꯧꯗ꯭ꯔꯕ ꯑꯩꯈꯣꯏꯒꯤ ꯎꯝ

ꯑꯗꯨ ꯆꯦꯈꯥꯏꯔꯛꯄꯩ ꯋꯥꯅꯤ ꯑꯗꯨ ꯂꯩꯍꯥꯎ ꯑꯣꯏꯔꯁꯨ ꯎꯅꯤꯡꯊꯧ ꯑꯣꯏꯔꯁꯨ ꯏꯁꯤꯡ ꯇꯤꯡꯗꯕꯒꯤ ꯑꯣꯏꯔꯤꯕ꯭ꯔꯥ ꯑꯗꯒꯤ ꯀꯃꯥꯏꯅ ꯎꯗꯨ ꯎꯅꯤꯡꯊꯧꯅꯤ ꯍꯥꯏꯔꯒ ꯁꯦꯡꯗꯕꯒꯤ ꯑꯣꯏꯔꯤꯕ꯭ꯔꯥ ꯀꯃꯥꯏꯅ ꯇꯧꯔꯤꯝꯅꯣ ꯈꯪꯗꯦꯕ ꯆꯦꯈꯥꯏꯔꯛꯑꯦꯕ ꯑꯗꯨ ꯅꯣꯏꯒꯤꯗꯣ ꯏꯁꯤꯡ ꯇꯤꯡꯗꯕ ꯑꯣꯏꯔꯗꯤ ꯐꯔꯝꯒꯗ꯭ꯔꯥ ꯐꯔꯝꯃꯣꯏꯗ꯭ꯔꯥ ꯈꯪꯗꯦꯅꯦ ꯑꯗꯨ ꯍꯥꯟꯅ ꯅꯣꯏꯗꯨꯗ ꯆꯟꯈꯤꯕ ꯃꯈꯩꯗꯣ ꯀꯝꯄ꯭ꯂꯦꯟ ꯂꯥꯛꯈꯤꯕ꯭ꯔꯥ ꯂꯥꯛꯇꯕ꯭ꯔꯣ ꯎꯝ ꯎꯝ ꯑꯣ ꯐꯔꯦ ꯐꯔꯦ ꯑꯗꯨꯗꯤ ꯑꯩꯈꯣꯏ ꯅꯣꯡꯃꯅꯦ ꯂꯥꯛꯁꯤꯔꯥꯅ ꯈꯜꯂꯦꯕꯀꯣ ꯎꯝ ꯑꯣ ꯎꯝ ꯑꯗꯨꯗꯤ ꯐꯔꯦ ꯐꯔꯦ ꯑꯗꯨꯗꯤ ꯂꯥꯛꯑꯝꯗꯥꯏꯗ ꯑꯃꯨꯛ ꯇꯧꯔꯛꯀꯦ ꯑꯗꯨ ꯑꯩꯈꯣꯏ ꯁꯨꯃꯥꯏꯅ ꯑꯩ ꯄꯥꯎ ꯐꯥꯎꯔꯛꯀꯦ ꯑꯗꯨꯒ ꯂꯥꯛꯞꯗꯤ ꯏꯀꯨꯏ ꯀꯨꯏꯗꯅ ꯂꯥꯛꯅꯕ ꯇꯧꯖꯔꯒꯦ ꯑꯗꯨ ꯅꯈꯣꯏ ꯑꯗꯨꯝ ꯕꯔꯥꯕꯔ ꯂꯩ ꯍꯥꯏꯕꯅꯤꯅ ꯅꯣꯡꯃꯥꯏꯖꯤꯡꯗꯤ ꯁꯨꯇꯤ ꯑꯣꯏ ꯍꯥꯏꯕꯅꯤꯅ ꯅꯣꯡꯃꯥꯏꯖꯤꯡ ꯑꯣꯏꯗꯕ ꯀꯥꯟꯗ ꯂꯥꯛꯑꯒꯦ ꯑꯩꯈꯣꯏ ꯏꯀꯨꯏ ꯀꯨꯏꯗꯅꯀꯣ ꯑꯗꯨꯗꯤ ꯐꯔꯦ ꯐꯔꯦ ꯂꯥꯛꯑꯝꯗꯥꯏꯗ ꯄꯥꯎ ꯐꯥꯎꯖꯔꯛꯑꯒꯦ ꯊꯝꯃꯒꯦꯀꯣ ꯎꯝ